ꯁꯤ ꯁꯤꯔꯣꯏ ꯔꯦꯁꯇꯨꯔꯦꯟ ꯑꯣꯏꯕꯤꯔꯕ꯭ꯔꯣ ꯑꯩꯅ ꯆꯥꯅꯕ ꯈꯔ ꯑꯣꯗꯔ ꯇꯧꯈꯤꯕꯗꯣ ꯅꯣꯏꯅ ꯊꯤꯜꯂꯛꯀꯗꯕ ꯑꯩꯒꯤ ꯃꯐꯝꯗꯣ ꯑꯩꯅ ꯊꯥꯈꯤꯕ ꯃꯐꯝꯗꯣ ꯅꯣꯏꯅ ꯗꯦꯂꯤꯚꯔ ꯇꯧꯅꯕꯗꯣ ꯆꯞꯆꯥꯕ ꯈꯪꯗ꯭ꯔꯕꯅꯤꯅ ꯅꯣꯏꯒꯤ ꯋꯦꯞꯁꯥꯏꯠ ꯅꯠꯇ꯭ꯔꯒ ꯅꯣꯏꯒꯤ ꯂꯤꯡꯇꯨꯗ ꯑꯩꯒꯤ ꯂꯣꯀꯦꯁꯟꯁꯦ ꯁꯤꯌꯥꯔ ꯇꯧꯔꯛꯑꯒꯦ ꯑꯗꯨꯒ ꯊꯥꯕꯤꯔꯛꯑꯣ